ꯑꯩꯈꯣꯏꯅ ꯏꯆꯥꯁꯤꯡꯒꯤ ꯂꯨꯍꯣꯡꯕꯒꯤ ꯊꯧꯗꯣꯛꯀꯤ ꯏꯁꯤꯡꯁꯦ ꯂꯩꯀꯥꯏꯗꯒꯤ ꯂꯩꯔꯤꯕ ꯅꯨꯄꯤ ꯃꯆꯥꯁꯤꯡ ꯇꯧꯔꯒ ꯄꯨꯈ꯭ꯔꯤꯗꯒꯤ ꯇꯨꯔꯦꯟꯗꯒꯤ ꯄꯥꯠꯇꯒꯤ ꯁꯣꯛꯑꯦ ꯑꯗꯨꯒ ꯀꯔꯤꯒꯨꯝꯕ ꯑꯩꯈꯣꯏꯅ ꯊꯛꯅ ꯆꯥꯅꯕ ꯀꯨꯝꯕꯗꯤ ꯑꯩꯈꯣꯏꯒꯤ ꯃꯤꯅꯔꯦꯜ ꯋꯥꯇꯔꯒꯨꯝꯕ ꯕꯖꯥꯔꯗꯒꯤ ꯑꯗꯨꯝ ꯂꯩꯔꯒ ꯁꯤꯖꯤꯟꯅꯩ ꯏꯁꯤꯡꯁꯤꯅ ꯌꯥꯝꯅ ꯃꯔꯨ ꯑꯣꯏꯒꯔꯦ ꯑꯩꯈꯣꯏꯒꯤ ꯏꯆꯥ ꯂꯨꯍꯣꯡꯕꯒꯤ ꯏꯔꯨ ꯃꯥꯏꯗꯖꯅꯕ ꯑꯗꯒꯤ ꯃꯌꯥꯝꯁꯤꯒꯤ ꯔꯤꯐ꯭ꯔꯦꯁꯃꯦꯟ ꯇꯧꯅꯕ

ꯏꯔꯨꯖꯕ

ꯄꯨꯝꯅꯃꯛ ꯁꯤꯖꯤꯟꯅꯩ ꯑꯗꯨꯅ ꯑꯩꯈꯣꯏꯅ ꯊꯛꯅꯕꯒꯤꯗꯃꯛꯇꯗꯤ ꯑꯁꯦꯡꯕ ꯀꯝꯄꯅꯤꯗꯒꯤ ꯑꯌꯥꯝꯕꯅ ꯂꯩ